ꯁꯥꯏꯕꯔ ꯑꯃꯗꯤ ꯁꯣꯁ꯭ꯌꯦꯜ ꯃꯦꯗꯤꯌꯥꯒꯤ ꯃꯔꯝꯗ ꯍꯥꯏ ꯇꯥꯔꯒꯗꯤ ꯑꯐꯕꯁꯨ ꯌꯥꯎꯋꯤ ꯐꯠꯇꯕꯁꯨ ꯌꯥꯎꯏ ꯑꯗꯣ ꯑꯩꯈꯣꯏꯅ ꯃꯁꯤ ꯐꯖꯅ ꯁꯤꯖꯤꯟꯅꯔꯒꯗꯤ ꯑꯐꯕ ꯔꯣꯝꯗ ꯑꯗꯨꯝ ꯄꯨꯕ ꯌꯥꯏ ꯑꯗꯨꯒ ꯐꯠꯇꯕ ꯁꯤꯖꯤꯟꯅꯔꯒꯗꯤ ꯃꯁꯤꯅ ꯄꯨꯔꯥ ꯃꯤ ꯑꯃꯒꯤ ꯄꯨꯟꯁꯤ ꯂꯩꯕꯥꯛꯀꯤ ꯄꯨꯝꯅꯃꯛ ꯃꯥꯡꯍꯟꯕ ꯌꯥꯏꯌꯦꯅ ꯈꯜꯂꯦ ꯑꯗꯣ ꯑꯩꯅ ꯈ꯭ꯋꯥꯏꯗꯒꯤ ꯅꯨꯡꯉꯥꯏꯇꯕ ꯊꯦꯡꯅꯈꯤꯕ ꯑꯃ ꯍꯥꯏꯔꯒꯗꯤ ꯑꯩꯈꯣꯏꯒꯤ ꯃꯅꯤꯄꯨꯔꯒꯤ ꯐꯤꯂꯝ ꯑꯦꯛꯇ꯭ꯔꯦꯁ ꯁꯣꯃꯥꯒꯤ ꯐꯦꯁꯟ ꯁꯣ ꯑꯃꯕꯨ ꯀꯔꯤꯁꯨ ꯅꯠꯇꯕꯗ ꯇ꯭ꯔꯣꯜ ꯇꯧꯗꯅ ꯁꯣꯁ꯭ꯌꯦꯜ ꯃꯦꯗꯤꯌꯥꯗ ꯃꯌꯥꯝ ꯑꯃ ꯉꯥꯡꯅꯤ ꯉꯥꯡꯉꯣꯏ ꯈꯪꯗꯕ ꯃꯌꯥꯝꯃ ꯍꯥꯏꯅꯗꯅ ꯇꯧꯕꯤꯈꯤꯕꯗꯣ ꯑꯗꯨꯃ ꯅꯨꯡꯉꯥꯏꯇꯦ